ꯕꯥꯏꯛ ꯊꯧꯕꯁꯤꯡꯒꯤ ꯀꯥꯡꯂꯨꯞꯇ ꯌꯥꯎꯔꯒ ꯆꯠꯄ ꯇ꯭ꯔꯤꯞ ꯑꯗꯨꯛꯀꯤ ꯃꯇꯤꯛ ꯅꯨꯡꯉꯥꯏ ꯑꯗꯨꯛꯀꯤ ꯃꯇꯤꯛ ꯃꯤꯌꯥꯝꯅꯁꯨ ꯄꯥꯝꯅꯩ ꯑꯗꯨꯕꯨ ꯑꯩ ꯏꯁꯥꯒꯤ ꯑꯣꯏꯅꯗꯤ ꯁꯣꯂꯣ ꯔꯥꯏꯠꯁꯤꯅ ꯑꯗꯨꯛꯀꯤ ꯃꯇꯤꯛ ꯄꯥꯝꯖꯩ ꯀꯔꯤꯒꯤꯅꯣ ꯍꯥꯏꯕ ꯃꯇꯝꯗ ꯁꯣꯂꯣ ꯔꯥꯏꯠ ꯊꯧꯕ ꯃꯇꯝꯗ ꯑꯩꯅ ꯊꯧꯅꯤꯡꯕ ꯏꯁꯄꯤꯠꯇ ꯊꯧꯕ ꯌꯥꯏ ꯇꯞꯅ ꯆꯠꯀꯦꯕꯨ ꯍꯥꯏꯔꯁꯨ ꯊꯨꯅ ꯆꯠꯀꯦꯕꯨ ꯍꯥꯏꯔꯁꯨ ꯅꯠꯇ꯭ꯔꯒ ꯁꯤꯆꯨꯋꯦꯁꯟ ꯃꯥꯍꯣꯜ ꯑꯗꯨꯒꯤ ꯃꯇꯨꯡ ꯑꯗꯨꯒꯤ ꯃꯊꯛꯇ ꯀꯔꯤꯒꯨꯝꯕ ꯋꯥꯔꯛꯂꯕ ꯈꯣꯠꯂꯕ ꯌꯥꯎꯔꯕꯁꯨ ꯄꯣꯠꯊꯥꯗꯨꯅ ꯆꯠꯄ ꯌꯥꯏ ꯁꯣꯂꯣ ꯔꯥꯏꯠ ꯑꯁꯤꯅ ꯃꯤꯉꯣꯟꯗꯁꯨ ꯑꯀꯥꯏꯕ ꯑꯣꯏꯍꯟꯗꯦ ꯒ꯭ꯔꯨꯞ ꯑꯣꯏꯅ ꯆꯠꯄ ꯃꯇꯝꯗ ꯒ꯭ꯔꯨꯞ ꯔꯥꯏꯗꯔ ꯒ꯭ꯔꯨꯞ ꯑꯣꯏꯅ ꯔꯥꯏꯠ ꯇꯧꯕ ꯃꯇꯝꯗꯗꯤ ꯑꯩꯅ ꯀꯟꯅ ꯊꯧꯈꯤꯕ ꯃꯥꯅ ꯇꯞꯅ ꯊꯧꯕ ꯑꯃꯒ ꯑꯃꯒ ꯃꯣꯠ ꯃꯥꯅꯔꯛꯇꯕ ꯑꯃꯒ ꯑꯃꯒ ꯈꯨꯠꯊꯧ ꯃꯥꯟꯅꯔꯛꯇꯕ ꯒꯥꯔꯤ ꯌꯥꯔꯛꯇꯕ ꯈꯣꯠꯇꯕ ꯀꯌꯥ ꯑꯃ ꯑꯗꯨꯒꯨꯝꯕ ꯈꯨꯗꯣꯡ ꯆꯥꯗꯕꯁꯨ ꯀꯌꯥ ꯑꯃ ꯊꯦꯡꯅꯩ ꯑꯗꯨꯅ ꯁꯣꯂꯣ ꯔꯥꯏꯠꯇꯗꯤ ꯍꯥꯏꯔꯤꯕ ꯃꯌꯥꯝ ꯑꯁꯤ ꯀꯩꯁꯨ ꯄ꯭ꯔꯣꯕ꯭ꯂꯦꯝ ꯑꯣꯏꯅꯤꯡꯉꯥꯏ ꯂꯩꯇꯦ ꯁꯣꯂꯣ ꯔꯥꯏꯠꯁꯤ ꯊꯧꯕ ꯃꯇꯝꯗ ꯃꯇꯝꯁꯨ ꯑꯩꯅ ꯆꯪꯍꯟꯅꯤꯡꯉꯤꯕ ꯃꯇꯝ ꯑꯗꯨꯐꯥꯎꯕ ꯂꯧꯕ ꯌꯥꯏ ꯁꯣꯂꯣ ꯔꯥꯏꯠꯇ ꯁꯣꯂꯣ ꯔꯥꯏꯠ ꯍꯥꯏꯕꯁꯤꯗꯤ ꯃꯇꯝ ꯂꯧꯔꯤꯕ ꯃꯈꯩ ꯍꯦꯟꯅ ꯈꯨꯗꯣꯡ ꯆꯥꯏ ꯍꯦꯟꯅ ꯅꯨꯡꯉꯥꯏ ꯑꯗꯨꯅ ꯌꯥꯔꯤꯕꯃꯈꯩꯗꯤ ꯑꯩꯗꯤ ꯍꯥꯟꯅꯗꯒꯤꯁꯨ ꯁꯣꯂꯣ ꯔꯥꯏꯠ ꯇꯧꯔꯒ ꯂꯥꯛꯆꯩ ꯍꯧꯖꯤꯛꯁꯨ ꯁꯣꯂꯣ ꯔꯥꯏꯠ ꯇꯧꯒꯅꯤ ꯍꯌꯦꯡ ꯀꯣꯟꯅꯁꯨ ꯑꯩ ꯑꯍꯜ ꯑꯣꯏꯔꯒꯁꯨ ꯑꯩ ꯏꯊꯟꯇ ꯀꯣꯏꯕ ꯁꯥꯟꯕ ꯆꯠꯄꯁꯤ ꯂꯣꯡ ꯇ꯭ꯔꯤꯞ ꯆꯠꯄꯁꯤ ꯏꯊꯟꯇ ꯆꯠꯄꯅ ꯍꯦꯟꯅ ꯄꯥꯝꯖꯩ